ꯍꯂꯣ ꯑ ꯏꯚꯤꯅꯤꯡ ꯎꯝ ꯌꯥꯅꯤ ꯌꯥꯅꯤ ꯍꯥꯏꯕꯤꯔꯛꯎ ꯑ ꯑ ꯁꯦꯂꯔꯤꯁꯦ ꯁꯦꯂꯔꯤꯁꯦ ꯄ꯭ꯔꯣꯁꯦꯁꯇꯤ ꯇꯧꯗꯤ ꯇꯧꯔꯕꯅꯦ ꯑꯗꯣ ꯑꯇꯣꯞ ꯑꯇꯣꯞꯄ ꯃꯐꯝꯁꯤꯡꯒꯤꯗꯤ ꯂꯣꯏꯅ ꯊꯥꯗꯤ ꯊꯥꯅꯈ꯭ꯔꯕꯅꯤ ꯅꯣꯏꯒꯤ ꯌꯧꯅꯔꯛꯇ꯭ꯔꯤꯕꯣ ꯑ ꯎꯝ ꯑꯥ ꯍꯥꯏꯔꯛꯑꯣ ꯍꯥꯏꯔꯛꯑꯣ ꯎꯝ ꯎꯝ ꯎꯝ ꯎꯝ ꯎꯝ ꯎꯝ ꯎꯝ ꯎꯝ ꯑꯗꯣ ꯍꯧꯖꯤꯛꯁꯦ ꯅꯣꯏꯒꯤ ꯕꯣꯁꯁꯦ ꯍꯧꯖꯤꯛꯁꯦ ꯑꯣꯐꯤꯁꯇ ꯂꯩꯕ꯭ꯔꯣ ꯅꯠꯇ꯭ꯔꯒꯅ ꯍꯧꯖꯤꯛ ꯍꯧꯖꯤꯛꯀꯤ ꯑꯣꯏꯅ ꯀꯥꯏꯗ ꯂꯩꯒꯦ ꯃꯥꯁꯦ ꯍꯧꯖꯤꯛ ꯎꯝ ꯂꯤꯞꯁꯦ ꯑꯦꯄ꯭ꯔꯨꯕꯦꯜꯗꯤ ꯂꯥꯛꯇꯦ ꯃꯥꯒꯤ ꯂꯤꯞꯀꯤ ꯑꯦꯄ꯭ꯂꯤꯀꯦꯁꯟꯗꯤ ꯀꯅꯥꯗ ꯊꯥꯏ

ꯎꯝ ꯎꯝ ꯎꯝ ꯎꯝ ꯍꯣꯏ ꯍꯣꯏ ꯑꯗꯨꯁꯨ ꯑꯩ ꯁꯣꯝꯗ ꯈꯟꯅꯔꯒ ꯀꯩꯅꯣ ꯇꯧꯔꯛꯑꯒꯦ ꯑꯩ ꯂꯥꯛꯄ ꯌꯥꯔꯒꯅ ꯂꯥꯛꯑꯒꯦ ꯌꯥꯗ꯭ꯔꯒꯅ ꯃꯤ ꯑꯃ ꯁꯤꯜꯂꯒ ꯏꯁꯇꯥꯞ ꯑꯃ ꯁꯤꯜꯂꯛꯑꯒ ꯁꯣꯝꯗꯒꯤ ꯊꯥꯔꯛꯍꯜꯂꯒꯦ ꯏꯟꯁꯄꯦꯛꯁꯟꯒꯤ ꯑꯣꯏꯅ ꯑꯗꯨꯒ ꯀꯩꯅꯣ ꯇꯧꯅꯕ ꯅꯪꯒꯤ ꯍꯧꯖꯤꯛꯀꯤ ꯄ꯭ꯔꯣꯕ꯭ꯂꯦꯝ ꯃꯌꯥꯝꯗꯨꯁꯨ ꯀꯩꯅꯣ ꯇꯧꯅꯕ ꯑꯗꯒꯤ ꯅꯈꯣꯏꯒꯤ ꯁꯦꯂꯔꯤꯁꯤꯅ ꯀꯔꯝꯕ ꯊꯥꯗꯒꯤꯅꯣ ꯆꯪꯉꯛꯇ꯭ꯔꯤꯁꯦ ꯎꯝ ꯎꯝ ꯎꯝ ꯍꯨꯝ

ꯎꯝ ꯍꯨꯝ ꯍꯣꯏ ꯍꯣꯏ ꯑꯗꯨꯗꯤ ꯎꯝ ꯎꯝ ꯎꯝ ꯎꯝ ꯎꯝ ꯍꯨꯝ ꯍꯣꯏ ꯍꯣꯏ ꯍꯣꯏ ꯍꯣꯏ ꯍꯣꯏ ꯑꯗꯣ ꯅꯪꯒꯤꯗꯣ ꯑꯗꯨꯃꯥꯏꯅ ꯇꯧꯔꯁꯦ ꯑꯗꯒꯤ ꯅꯣꯏꯒꯤ ꯁꯦꯂꯔꯤꯁꯤꯁꯨ ꯑꯊꯨꯕꯤꯗ ꯑꯩ ꯄ꯭ꯔꯄꯣꯖꯦꯜꯗꯣ ꯄꯤꯈ꯭ꯔꯒꯦ ꯑꯗꯨꯒ ꯁꯦꯂꯔꯤꯗꯨꯁꯨ ꯑꯊꯨꯕꯤꯗ ꯅꯣꯏꯗ ꯀ꯭ꯔꯦꯗꯤꯠ ꯇꯧꯅꯅꯕ ꯑꯩ ꯍꯣꯠꯅꯔꯛꯑꯒꯦ ꯍꯣꯏ ꯍꯣꯏ ꯌꯥꯅꯤ ꯌꯥꯅꯤ ꯑ ꯑ ꯑ ꯑ ꯎꯝ ꯎꯝ ꯎꯝ ꯎꯝ ꯎꯝ ꯎꯝ ꯎꯝ ꯎꯝ ꯍꯣꯏ ꯑꯗꯣ ꯅꯣꯏꯅ ꯊꯥꯔꯛꯏꯕ ꯂꯦꯇꯔꯗꯨꯕꯨꯗꯤ ꯑꯩꯁꯨ ꯊꯦꯡꯅꯔꯦ ꯑꯗꯨꯒ ꯅꯣꯏꯒꯤ ꯕꯣꯁꯀꯤ ꯁꯥꯏꯠꯇꯒꯤꯗꯤ ꯌꯥꯝ ꯀꯟꯅ ꯄ꯭ꯔꯦꯁꯔ ꯂꯥꯛꯇꯕ ꯃꯥꯜꯂꯤꯅꯦ ꯎꯝ ꯎꯝ ꯎꯝ ꯎꯝ ꯎꯝ

ꯑ ꯑ ꯎꯝ ꯎꯝ ꯎꯝ ꯎꯝ ꯑꯗꯣ ꯑꯗꯨꯒꯤꯗꯤ ꯀꯩꯁꯨ ꯊꯣꯏꯗꯣꯛꯄ ꯑ ꯑꯗꯨꯒꯤ ꯃꯇꯥꯡꯗꯗꯤ ꯀꯩꯁꯨ ꯊꯣꯏꯗꯣꯛꯄ ꯍꯧꯖꯤꯛꯀꯤ ꯑꯣꯏꯅꯗꯤ ꯂꯥꯛꯇꯦ ꯑꯗꯨ ꯅꯪꯅ ꯑꯗꯨꯃꯥꯏꯅ ꯉꯁꯤ ꯍꯥꯏꯔꯕꯅꯤꯅ ꯑꯗꯣ ꯃꯟꯗꯦ ꯅꯨꯃꯤꯠꯇꯨꯗ ꯅꯪ ꯑꯩꯉꯣꯟꯗ ꯑꯝꯇꯪ ꯏꯟꯐꯣꯝ ꯇꯧꯔꯛꯑꯣ ꯕꯤꯐꯣꯔ ꯕꯤꯐꯣꯔ ꯑꯦꯂꯚꯦꯟꯗ ꯃꯣꯔꯅꯤꯡꯗꯀꯣ ꯑꯗꯨꯃꯥꯏꯅ ꯑꯗꯨꯗꯨꯒ ꯃꯈꯥ ꯇꯥꯕꯗꯣ ꯑꯩ ꯍꯥꯏꯔꯛꯑꯒꯦ ꯑꯣꯀꯦ ꯑꯣꯀꯦ ꯍꯣꯏ